ꯍꯜꯂꯣ ꯑꯣ ꯁꯤ ꯑꯩ ꯑꯥ ꯆꯨꯆꯥꯟꯄꯨꯔꯗ ꯑꯩ ꯂꯝ ꯀꯣꯏꯕ ꯂꯥꯛꯄꯅꯦꯕ ꯑꯗꯨ ꯑꯣ ꯁꯤ ꯇꯦꯛꯁꯤ ꯑꯥ ꯗ꯭ꯔꯥꯏꯕꯔ ꯑꯣꯏꯕꯤꯔꯕ꯭ꯔꯥ ꯎꯝ ꯑꯗꯨꯗꯤ ꯒꯥꯔꯤꯁꯤ ꯀꯔꯝ ꯀꯔꯝꯕ ꯒꯥꯔꯤ ꯐꯪꯒꯗꯒꯦ ꯏꯁꯀꯣꯔꯄꯤꯌꯣꯟꯒꯨꯝꯕ ꯕꯣꯂꯦꯔꯣꯒꯨꯝꯕ ꯀꯔꯝ ꯀꯔꯝꯕ

ꯎꯝ ꯑꯣ ꯑꯦꯅꯤ ꯑꯩꯈꯣꯏꯅ ꯆꯠꯅꯤꯡꯕ ꯃꯐꯝ ꯍꯥꯏꯗꯤ ꯑꯗꯨꯝ ꯆꯠꯄ ꯌꯥꯒꯗꯣꯏꯔꯥ ꯑꯣ ꯑꯩꯈꯣꯏ ꯑꯥ ꯏꯃꯥꯟꯅꯕ ꯑꯅꯤ ꯑꯍꯨꯝꯒ ꯂꯥꯛꯄꯅꯦꯕ ꯑꯗꯨ ꯂꯣꯏꯅ ꯑꯦꯔꯦꯟꯖ ꯇꯧꯕ ꯌꯥꯒꯅꯦꯕ ꯑꯣ ꯑꯥ ꯕꯣꯂꯦꯔꯣ ꯀꯔꯤ ꯀꯔꯤ ꯑꯗꯒꯤ ꯏꯁꯀꯣꯔꯄꯤꯌꯣꯟ ꯂꯣꯏ ꯐꯪꯒꯅꯦꯕ ꯎꯝ ꯑꯗꯨꯗꯤ ꯕꯣꯂꯦꯔꯣꯗ ꯆꯠꯂꯗꯤ ꯃꯃꯟ ꯀꯌꯥꯒꯨꯝꯕ ꯑꯣꯏꯒꯗꯒꯦ ꯑꯣ ꯑꯩꯈꯣꯏ ꯂꯩꯐꯝ ꯑꯥ ꯐꯤꯂꯝ ꯑꯥ ꯆꯠꯂꯨꯔꯒ ꯑꯃꯨꯛ ꯍꯜꯂꯛꯂꯒ ꯑꯩꯈꯣꯏ ꯂꯩꯐꯝ ꯑꯩꯈꯣꯏꯒꯤ ꯍꯣꯇꯦꯜ ꯍꯥꯏꯇꯔꯦꯅꯦ ꯑꯥ ꯍꯣꯏ ꯑꯦꯅꯤ ꯑꯥ ꯑꯩꯈꯣꯏꯗꯤ ꯑꯗꯨ ꯈꯪꯗꯕꯅꯤꯅ ꯑꯅꯛꯄ ꯍꯣꯇꯦꯜ ꯑꯃꯗ ꯍꯦꯛꯇ ꯂꯩꯔꯁꯤ ꯌꯥꯔꯦ ꯑꯗꯨ ꯅꯣꯏꯅ ꯑꯗꯨꯝ ꯆꯠꯂꯨꯔꯒ ꯃꯐꯝꯗꯨꯗ ꯑꯗꯨꯝ ꯑꯥ ꯊꯤꯟꯖꯤꯟꯕꯤꯔꯝꯎ ꯑꯣ ꯑꯣ ꯑꯗꯨꯗꯤ ꯏꯁꯀꯣꯔꯄꯤꯌꯣꯟꯒꯨꯝꯕ ꯀꯩꯗ ꯆꯠꯂꯗꯤ ꯀꯌꯥ ꯑꯣꯏꯗꯣꯏꯅꯣ ꯑꯣ ꯑꯩꯈꯣꯏ ꯃꯤ ꯃꯁꯤꯡꯒꯤ ꯂꯧꯔꯔꯣꯏ ꯄꯨꯂꯞ ꯑꯄꯨꯟꯕꯒꯤ ꯑꯣꯏꯅ ꯂꯧꯗꯣꯏꯔꯣ ꯑꯣ ꯑꯗꯨꯗꯤ ꯌꯥꯝ ꯅꯨꯡꯉꯥꯏꯔꯦ ꯑꯗꯨꯗꯤ ꯑꯗꯨꯗꯤ ꯑꯩꯈꯣꯏ ꯑꯥ ꯂꯥꯛꯄꯩꯗꯨꯗ ꯑꯗꯨꯝ ꯃꯃꯟꯗꯣ ꯑꯥ ꯍꯧꯖꯤꯛ ꯂꯨꯄꯥ ꯂꯤꯁꯤꯡ ꯃꯥꯄꯜ ꯑꯥ ꯆꯥꯝꯃꯉꯥ ꯍꯥꯏꯔꯣ ꯑꯣ ꯑꯗꯨ ꯑꯣꯏꯗꯤ ꯑꯥ ꯃꯥꯄꯜ ꯆꯥꯝꯃꯉꯥꯗꯨ ꯄꯤꯖꯔꯒꯦ ꯑꯗꯨꯗꯤ ꯌꯥꯝ ꯅꯨꯡꯉꯥꯏꯖꯔꯦ ꯑꯣ ꯑꯣ ꯑꯣ ꯑꯗꯨꯗꯤ ꯐꯔꯦ ꯐꯔꯦ ꯑꯥ ꯑꯣ ꯍꯣꯏ ꯍꯣꯏ